ꯍꯥꯏꯕꯤꯌꯨ ꯒꯨꯗ ꯑꯐꯇꯔꯅꯨꯟ ꯃꯥꯅꯦ ꯍꯥꯏꯕꯤꯔꯛꯑꯣ ꯄꯨꯡ ꯀꯌꯥꯗ ꯍꯥꯏꯕ ꯑꯥ ꯑꯥ ꯑꯌꯨꯛ ꯑꯉꯟꯕꯒꯤ ꯄꯥꯝꯕꯤꯔꯤꯔ ꯌꯨꯖ꯭ꯋꯦꯂꯤ ꯑꯈꯣꯏꯅ ꯀꯩꯅꯣ ꯇꯧꯕꯁꯦ ꯑꯩ ꯀꯔꯤ ꯍꯥꯏꯕ ꯑꯈꯣꯏꯅ ꯁꯖꯦꯁ ꯇꯧꯅꯤꯡꯕꯗꯤ ꯊ꯭ꯔꯤ ꯊꯥꯔꯇꯤ ꯁ꯭ꯋꯥꯏꯗꯒꯤ ꯊꯣꯛꯑꯒꯗꯤ ꯏꯟ ꯑꯕꯥꯎꯠ ꯇ꯭ꯔꯥꯐꯤꯛꯁꯨ ꯂꯩꯇꯕꯅꯤꯅ ꯐꯣꯔꯇꯤ ꯐꯥꯏꯚ ꯃꯤꯅꯠꯃꯨꯛꯇꯗ ꯐꯣꯔꯇꯤ ꯃꯤꯅꯠꯃꯨꯛꯇꯗ ꯀꯩꯕꯨꯜ ꯂꯝꯖꯥꯎ ꯌꯧꯕ ꯉꯝꯅꯤꯕꯀꯣ ꯑꯗꯨꯒ

ꯌꯥꯅꯤ ꯌꯥꯅꯤ ꯄꯦꯀꯦꯖꯗꯤ ꯂꯩꯒꯅꯤꯀꯣ ꯄꯦꯀꯦꯖꯁꯨ ꯂꯩ ꯑꯥ ꯑꯗꯒꯤ ꯉꯁꯥꯏꯒꯤ ꯑꯥ ꯅꯣꯡꯃꯒꯤ ꯑꯣꯏꯅ ꯍꯥꯞ ꯗꯦꯒꯤꯁꯨ ꯂꯩꯅꯤ ꯅꯣꯡꯃꯒꯤꯁꯨ ꯂꯩꯅꯤ ꯁꯝꯅ ꯍꯥꯏꯔꯗ ꯁꯣꯝꯗ ꯀꯩꯕꯨꯜ ꯂꯝꯖꯥꯎ ꯈꯇꯪ ꯆꯠꯄꯒꯤ ꯑꯣꯏꯔꯒꯗꯤ ꯆꯠꯂꯤꯉꯩꯗ ꯀꯩꯕꯨꯜ ꯂꯝꯖꯥꯎ ꯆꯠꯂꯨꯔꯒ ꯊꯣꯛꯂꯛꯄꯗ ꯑꯩꯈꯣꯏ ꯉꯁꯥꯏꯒꯤ ꯁꯉꯥꯏ ꯀꯩꯅꯣꯒꯤ ꯑꯩꯈꯣꯏꯒꯤ ꯀꯩꯅꯣꯒꯤ ꯀꯩꯅꯣꯒꯤ ꯑꯩꯈꯣꯏꯒꯤ ꯂꯀꯣꯏꯒꯤ ꯀꯔꯤ ꯑꯩꯈꯣꯏꯒꯤ ꯂꯣꯛꯇꯥꯛ ꯄꯥꯠꯀꯤ ꯐꯨꯝꯗꯤꯒꯨꯝꯕꯁꯨ ꯑꯥ ꯁꯦꯟꯗ꯭ꯔꯗ ꯑꯣꯏꯔꯁꯨ ꯑꯗꯨꯝ

ꯂꯟꯁꯀꯤꯁꯨ ꯑꯗꯨꯝ ꯑꯩꯈꯣꯏ ꯑꯗꯨꯝ ꯑꯥ ꯄꯦꯀꯦꯖꯇꯨꯗ ꯑꯗꯨꯝ ꯌꯥꯎꯔꯛꯀꯅꯤ ꯕ꯭ꯔꯦꯛꯐꯥꯁ ꯂꯟꯁ ꯃꯔꯛꯀꯤ ꯀꯩꯅꯣꯒꯤ ꯐꯨꯜ ꯗꯦꯒꯤ ꯑꯣꯏꯅꯗꯤ ꯃꯤ ꯑꯍꯨꯝ ꯍꯥꯏꯕ ꯅꯠꯇ꯭ꯔ ꯃꯤ ꯑꯍꯨꯝ ꯑꯣꯏꯗꯣꯏꯅꯦꯕꯀꯣ ꯃꯤ ꯑꯍꯨꯝꯒꯤ ꯑꯣꯏꯔꯒꯗꯤ ꯇꯨ ꯊꯥꯎꯖꯟ ꯐꯥꯏꯚ ꯍꯟꯗ꯭ꯔꯦꯗ ꯇꯨ ꯇꯨ ꯊꯥꯎꯖꯟ ꯁꯕꯦꯟ ꯍꯟꯗ꯭ꯔꯦꯗ ꯁꯨꯃꯥꯏꯅ ꯅꯦꯒꯣꯁ꯭ꯌꯦꯕꯜ ꯑꯣꯏꯕ ꯈꯔꯗꯤ ꯑꯣꯏꯒꯅꯤ ꯑꯗꯨꯅ ꯍꯥꯐ ꯗꯦꯒꯤ ꯑꯣꯏꯔꯒꯅ ꯋꯥꯟ ꯊꯥꯎꯖꯟ ꯑꯩꯠ ꯍꯟꯗ꯭ꯔꯦꯗ ꯁꯨꯃꯥꯏꯃꯨꯛ ꯂꯥꯛꯀꯅꯤ ꯐꯨꯜ ꯗꯦꯅ ꯑꯣꯏꯖꯕ ꯍꯦꯟꯗꯣꯏꯅꯦ

ꯑꯥ ꯑꯦ ꯑꯥ

ꯑꯣꯀꯦ ꯑꯗꯨꯒꯤꯗꯤ ꯋꯤꯜ ꯄ꯭ꯔꯣꯚꯥꯏꯗ ꯌꯨ ꯗ ꯕꯦꯁ ꯁꯔꯕꯤꯁ ꯑꯩꯈꯣꯏ ꯈ꯭ꯋꯥꯏꯗꯒꯤ ꯐꯕ ꯁꯔꯕꯤꯁ ꯑꯗꯨꯗ ꯄꯤꯖꯒꯅꯤ ꯑꯗꯨꯒ ꯁꯣꯝꯅ ꯄꯥꯝꯕꯤꯔꯒꯗꯤ ꯇꯨꯔ ꯒꯥꯏꯗꯀꯤ ꯑꯣꯞꯁꯟꯁꯨ ꯂꯩꯅꯤ ꯇꯨꯔ ꯒꯥꯏꯗ ꯄ꯭ꯔꯣꯚꯥꯏꯗ ꯇꯧꯕꯒꯤ

ꯑꯣꯀꯦ

ꯑꯥ ꯑꯣꯀꯦ ꯑꯣꯀꯦ ꯑꯥ

ꯑꯣꯀꯦ ꯑꯩ ꯀꯟꯐꯥꯔꯝ ꯇꯥꯔꯦ ꯁꯣꯝꯗ ꯀꯩꯅꯣ ꯇꯧꯕꯤꯔꯣ ꯉꯁꯥꯏꯒꯤ ꯑꯩꯈꯣꯏꯒꯤ ꯑꯗꯨꯝ ꯀꯩꯅꯣꯒꯤ ꯋꯦꯕꯁꯥꯏꯠꯇ ꯆꯪꯉꯒ ꯑꯗꯨꯝ ꯑꯍꯦꯟꯕ ꯀꯩꯅꯣꯗꯨꯁꯨ ꯑꯗꯨꯝ ꯌꯦꯡꯕꯤꯕꯁꯨ ꯑꯗꯨꯝ ꯌꯥꯅꯤꯕꯀꯣ ꯑꯗꯨꯒ ꯄꯦꯃꯦꯟꯠꯁꯦ ꯑꯩꯈꯣꯏ ꯀꯩꯅꯣꯒꯤꯗꯤ ꯁꯣꯝꯗ ꯃꯄꯥꯟꯗ ꯂꯩꯕ ꯑꯣꯏꯕꯅꯤꯅ ꯑꯦꯗꯚꯥꯟꯁ ꯈꯇꯪꯗꯤ ꯊꯝꯕꯤꯕ ꯇꯥꯔꯦ ꯌꯥꯎꯕꯅꯦ

ꯁꯣꯏꯔꯔꯣꯏ ꯁꯣꯏꯔꯔꯣꯏ ꯑꯣꯀꯦ ꯑꯣꯀꯦ ꯑꯣꯀꯦ ꯊꯦꯡꯛ ꯌꯨ